ꯃꯅꯤꯄꯨꯔꯁꯤ ꯑꯄꯤꯛꯄ ꯂꯩꯕꯥꯛ ꯑꯃ ꯑꯣꯏꯕꯅ ꯑꯄꯤꯛꯄ ꯂꯩꯕꯥꯛ ꯑꯃ ꯑꯣꯏꯖꯔꯕꯁꯨ ꯆꯠꯅꯕꯤ ꯙꯔꯃ ꯇꯣꯉꯥꯟ ꯇꯣꯉꯥꯟꯕ ꯀꯥꯡꯂꯨꯞ ꯁꯨꯅ ꯂꯩꯕ ꯑꯣꯏꯕꯅ ꯑꯩꯈꯣꯏꯅ ꯁꯅꯥꯃꯍꯤ ꯂꯥꯏꯅꯤꯡ ꯆꯠꯆꯕ ꯃꯩꯇꯩꯒ ꯀ꯭ꯔꯤꯁꯇꯥꯟ ꯆꯠꯄ ꯃꯔꯨꯞ ꯑꯃꯒ ꯏꯁꯂꯥꯝ ꯆꯠꯄ ꯃꯔꯨꯞ ꯑꯃꯒ ꯕꯨꯙꯤꯁ ꯕꯨꯙꯤꯖꯝ ꯆꯠꯄ ꯁꯤꯀꯤꯖꯝ ꯖꯩꯅꯤꯖꯝ ꯆꯠꯄ ꯀꯥꯡꯕꯨꯒꯤ ꯃꯤꯑꯣꯏꯁꯤꯡꯁꯨ ꯂꯣꯏꯅ ꯇꯤꯟꯅꯔꯒ ꯂꯩꯃꯤꯟꯅꯕ ꯃꯔꯝꯅ ꯏꯁꯂꯥꯝ ꯆꯠꯄ ꯃꯔꯨꯞ ꯑꯃꯒꯤ ꯆꯠꯄ ꯃꯇꯝꯗꯁꯨ ꯑꯗꯨꯝ ꯈꯔ ꯌꯥꯎꯁꯤꯜꯂꯨꯕꯅꯤꯅ ꯃꯈꯣꯏꯒꯤ ꯏꯁꯂꯥꯝꯒꯤ ꯃꯔꯝꯗꯁꯨ ꯑꯗꯨꯝ ꯈꯔ ꯈꯪꯉꯒ ꯑꯗꯨꯝ ꯂꯥꯛꯑꯦ ꯍꯤꯟꯗꯨꯒꯤꯗꯁꯨ ꯍꯤꯟꯗꯨꯒꯤ ꯆꯠꯅꯕꯤ ꯂꯥꯏꯅꯤꯡ ꯂꯥꯏꯁꯣꯟ ꯑꯗꯨꯗ ꯌꯥꯝꯅ ꯇꯣꯏꯅ ꯌꯥꯎꯔꯨꯕꯅꯤꯅ ꯃꯗꯨꯒꯤꯁꯨ ꯑꯗꯨꯝ ꯂꯥꯛꯑꯦ ꯁꯅꯥꯃꯍꯤ ꯂꯥꯏꯅꯤꯡꯒꯤꯁꯨ ꯑꯁꯨꯝꯅ ꯙꯔꯃ ꯄꯨꯝꯅꯃꯛꯀꯤ ꯆꯠꯅꯕꯤ ꯄꯨꯝꯅꯃꯛꯀꯤꯁꯤ ꯈꯔ ꯈꯔ ꯑꯩꯈꯣꯏꯅ ꯇꯤꯟꯅꯔꯒ ꯇꯣꯠꯅꯔꯒ ꯁꯨꯝ ꯂꯩꯕꯅꯤꯅ ꯃꯗꯨꯅ ꯑꯃꯒ ꯑꯃꯒ ꯌꯥꯟꯅꯅꯕ ꯑꯃꯒ ꯑꯃꯒ ꯅꯨꯡꯁꯤ ꯆꯥꯟꯅꯅ ꯂꯩꯅꯅꯕ ꯑꯃꯒꯤ ꯑꯋꯥꯠ ꯑꯄꯥ ꯃꯦꯟꯊꯣꯛ ꯃꯦꯟꯁꯤꯟ ꯇꯧꯗꯅ ꯇꯥꯊꯣꯛ ꯇꯥꯁꯤꯟ ꯇꯧꯔꯒ ꯑꯗꯨꯝ ꯂꯩꯃꯤꯟꯅꯕ ꯑꯃꯅ ꯑꯃꯕꯨ ꯊꯥꯖꯅꯕ ꯅꯨꯡꯁꯤ ꯆꯥꯟꯅꯅ ꯂꯩꯃꯤꯟꯅꯖꯅꯕ ꯍꯣꯠꯅꯕ ꯑꯁꯤꯅ ꯃꯄꯨꯡ ꯑꯣꯏ ꯍꯥꯏꯅ ꯊꯝꯖꯒꯦ